ꯏꯖꯨꯀꯦꯁꯟ ꯍꯥꯏꯕꯁꯦ ꯂꯣꯏꯅ ꯃꯄꯨꯡ ꯐꯥꯅ ꯂꯩꯐꯝ ꯊꯣꯛꯏ ꯑꯩꯈꯣꯏꯅ ꯏꯖꯨꯀꯦꯁꯟ ꯈꯛꯇ ꯍꯥꯏꯕꯀꯥꯟꯗ ꯂꯥꯏꯔꯤꯛ ꯇꯝꯕꯈꯛꯇ ꯑꯣꯏꯌꯦ ꯑꯌꯥꯝꯕꯅ ꯑꯗꯨꯕꯨ ꯑꯁꯤꯁꯦ ꯈ꯭ꯋꯥꯏꯗꯒꯤ ꯑꯍꯥꯟꯕ ꯑꯔꯥꯟꯕ ꯏꯁꯇꯦꯞ ꯑꯃ ꯑꯁꯣꯏꯕ ꯏꯁꯇꯦꯞ ꯑꯃ ꯑꯣꯏꯒꯅꯤ ꯍꯥꯏꯅ ꯈꯜꯂꯤ ꯃꯔꯝꯗꯤ ꯏꯖꯨꯀꯦꯁꯟ ꯍꯥꯏꯕꯀꯥꯟꯗ ꯇꯝꯖꯕ ꯃꯐꯝ ꯍꯥꯏꯕꯅꯤꯅ ꯇꯝꯕ ꯌꯥꯕ ꯅꯣꯠ ꯑꯣꯡꯂꯤ ꯏꯟ ꯇꯥꯝꯁ ꯑꯣꯐ ꯁꯕꯖꯦꯛ ꯅꯪꯅ ꯄꯥꯝꯕ ꯑꯗꯨꯈꯛꯇ ꯅꯠꯇꯕꯤꯗ ꯍꯦꯜꯊꯇ ꯀꯃꯥꯏꯅ ꯃꯔꯨ ꯑꯣꯏꯍꯟꯒꯅꯤ ꯅꯪꯅ ꯀꯃꯥꯏꯅ ꯍꯦꯟꯅ ꯍꯛꯆꯥꯡ ꯐꯍꯟꯒꯅꯤ ꯍꯛꯆꯥꯡ ꯐꯕꯗꯤ ꯂꯟꯅꯤ ꯍꯥꯏꯅ ꯂꯣꯏꯅ ꯈꯪꯅꯩ ꯑꯗꯨꯕꯨ ꯁ꯭ꯀꯨꯜꯗ ꯁꯨꯝꯕꯁꯦ ꯑꯣꯡꯂꯤ ꯂꯥꯏꯔꯤꯛ ꯄꯥꯕ ꯂꯥꯏꯔꯤꯛ ꯇꯝꯕ ꯑꯩꯈꯣꯏ ꯑꯣꯖꯥꯅ ꯍꯥꯏꯌꯦ ꯂꯥꯏꯔꯤꯛ ꯄꯥꯎꯑꯣ ꯄꯥꯎꯑꯣ ꯂꯥꯏꯔꯤꯛ ꯄꯥꯕ ꯑꯗꯨꯕꯨ ꯅꯪꯅ ꯑꯣꯕꯔꯗ ꯍꯦꯟꯅ ꯍꯛꯆꯥꯡ ꯁꯣꯛꯅ ꯄꯥꯔꯗꯤ ꯍꯛꯆꯥꯡꯗ ꯀꯃꯥꯏꯅ ꯊꯣꯛꯅ ꯄꯥꯒꯅꯤ ꯍꯥꯏꯕꯁꯨ ꯌꯥꯝꯅ ꯃꯊꯧ ꯇꯥꯏ ꯃꯔꯝꯗꯤ ꯑꯁꯤꯅ ꯅꯪꯕꯨ ꯍꯦꯟꯅ ꯍꯦꯜꯞꯐꯨꯜ ꯑꯣꯏꯒꯗꯧꯕꯅꯤ ꯍꯦꯜꯊ ꯏꯁ ꯏꯖꯨꯀꯦꯁꯟ ꯍꯥꯏꯕꯁꯤ ꯑꯗꯨꯛꯀꯤ ꯃꯇꯤꯛ ꯃꯔꯨꯑꯣꯏꯌꯦ ꯃꯔꯝꯗꯤ ꯅꯪꯕꯨ ꯂꯥꯏꯐ ꯂꯣꯡꯗ ꯀꯃꯥꯏꯅ ꯊꯝꯒꯅꯤ ꯐꯤꯖꯤꯀꯦꯜ ꯐꯤꯠꯅꯦꯁ ꯀꯃꯥꯏꯅ ꯑꯣꯏꯒꯅꯤ ꯍꯥꯏꯕꯁꯤꯅ ꯑꯊꯧꯕ ꯑꯆꯧꯕ ꯊꯧꯗꯥꯡ ꯂꯧꯏ